ꯑꯣ ꯍꯥꯏꯕꯤꯌꯨ ꯑ ꯃꯥꯅꯦ ꯃꯥꯅꯦ ꯇꯥꯛꯄꯤꯌꯨ ꯍꯣꯏ ꯍꯣꯏ ꯑꯣꯀꯦ ꯌꯥꯅꯤ ꯁꯔ ꯍꯧꯖꯤꯛꯐꯥꯎꯗ ꯂꯩꯔꯤꯕꯁꯤ ꯑꯩꯈꯣꯏꯒꯤꯁꯤ ꯑꯗꯨꯝ ꯆꯥꯎꯔꯥꯛꯅ ꯍꯣꯡꯕꯗ ꯂꯤꯁꯤꯡ ꯇꯔꯥ ꯗꯒꯤ ꯑꯥ ꯃꯊꯛ ꯐꯥꯎꯕ ꯂꯩꯈ꯭ꯔꯦ ꯑꯗꯨꯅ ꯑꯄꯥꯝꯕ ꯑꯗꯨꯝ ꯈꯟꯕꯤꯔꯕ ꯌꯥꯒꯅꯤ ꯑꯞ ꯇꯨ ꯗꯦꯠ ꯑꯣꯏꯕ ꯃꯇꯝ ꯃꯇꯝꯁꯤꯒꯤ ꯍꯧꯖꯤꯛ ꯍꯧꯖꯤꯛ ꯆꯠꯅꯔꯤꯕꯥ ꯅꯍꯥꯁꯤꯡꯅ ꯄꯥꯏꯕꯤꯒꯗꯕ꯭ꯔꯥ ꯏꯁꯥꯅ ꯄꯥꯏꯕꯤꯒꯗꯕ꯭ꯔꯥ ꯑꯗꯨꯗꯤ ꯑꯩꯒꯤ ꯁꯤꯖꯤꯟꯅꯒꯗꯕ ꯏꯁꯥꯅ ꯁꯤꯖꯤꯟꯅꯒꯗꯕ ꯑꯩꯒꯤ ꯄꯔꯄꯁ ꯍꯥꯏ ꯇꯥꯔꯦꯀꯣ ꯑꯩꯒꯤ ꯊꯕꯛꯇꯨꯒꯤ ꯃꯈꯥ ꯄꯣꯟꯅ ꯃꯈꯟ ꯃꯈꯟꯒꯤ ꯑꯩꯈꯣꯏ ꯐꯣꯟꯁꯦ ꯑꯗꯨꯝ ꯂꯩ ꯃꯐꯝꯁꯤꯗ ꯅꯣꯏ ꯑꯄꯥꯝꯕ ꯑꯗꯨꯝ ꯆꯨꯁ ꯇꯧꯕꯤꯔꯕ ꯌꯥꯅꯤ ꯑ ꯌꯥꯅꯤ ꯌꯥꯅꯤ ꯂꯥꯛꯑꯒ ꯑꯄꯥꯝꯕ ꯈꯟꯕꯤꯔꯔꯣ ꯑꯣ ꯌꯥꯅꯤ ꯑꯗꯨꯝ ꯄꯨꯡ ꯇꯔꯨꯛ ꯇꯔꯨꯛ ꯐꯥꯎꯕ ꯇꯔꯨꯛ ꯇꯔꯦꯠ ꯇꯔꯨꯛ ꯃꯈꯥꯏ ꯁ꯭ꯋꯥꯏꯢꯐꯧꯕ ꯑꯗꯨꯝ ꯂꯩꯅꯤ ꯁ꯭ꯋꯥꯏꯢ ꯃꯅꯨꯡꯁꯤꯗ ꯑꯗꯨꯝ ꯆꯠꯊꯣꯛꯄꯤꯔꯛꯑꯣ ꯎꯝ ꯐꯅꯤ ꯐꯅꯤ ꯍꯣꯢꯏꯅꯦ ꯑꯣꯀꯦ ꯑꯣꯀꯦ ꯍꯣꯏ ꯍꯣꯏ ꯊꯦꯡꯀ꯭ꯌꯨ ꯊꯦꯡꯀ꯭ꯌꯨ